ꯑꯩꯈꯣꯏꯅ ꯆꯥꯔꯤꯕ ꯌꯦꯟꯁꯥꯡꯁꯦ ꯃꯅꯤꯄꯨꯔꯒ ꯃꯄꯥꯜꯂꯣꯝꯒꯗꯤ ꯌꯥꯝꯅ ꯈꯦꯠꯅꯔꯦ ꯑꯩꯈꯣꯏꯗ ꯆꯥꯕ ꯌꯦꯟꯁꯥꯡ ꯍꯥꯏꯔꯒꯅ ꯏꯔꯣꯟꯕ ꯃꯗꯨꯗ ꯆꯪꯕ ꯄꯣꯠꯂꯝ ꯄꯣꯠꯁꯛꯁꯤꯡꯅ ꯑꯂꯨ ꯍꯥꯏꯇꯥꯔꯦ ꯑꯂꯨ ꯃꯊꯦꯟ ꯌꯥꯝꯈ꯭ꯔꯦ ꯑꯗꯨꯒ ꯆꯒꯦꯝꯄꯣꯝꯕ ꯃꯉꯣꯟꯗ ꯆꯪꯕꯅ ꯍꯋꯥꯏꯖꯥꯔꯒꯨꯝꯕ ꯁꯤ ꯆꯪꯉꯤ ꯑꯗꯨꯒ